ꯍꯜꯂꯣ ꯍꯥꯏꯕꯤꯌꯨ ꯇꯥꯔꯦ

ꯍꯜꯂꯣ ꯑꯥ ꯍꯥꯏꯕꯤꯌꯨ ꯀꯅꯥ ꯑꯥ ꯃꯥꯟꯅꯦ ꯍꯥꯏꯕꯤꯌꯨ ꯀꯅꯥ ꯑꯣꯏꯕꯤꯗꯣꯏꯅꯣ

ꯎꯝ ꯑꯥ ꯃꯥꯟꯅꯤ ꯁꯦ ꯑꯩꯈꯣꯏ ꯃꯅꯤꯄꯨꯔꯒꯤ ꯑꯣꯏꯅ ꯃꯃꯥꯡ ꯃꯃꯥꯡꯉꯩꯗꯒꯤ ꯂꯩꯔꯛꯂꯕ ꯆꯠꯅꯕꯤ ꯑꯃꯒꯨꯝꯕꯅꯦ ꯍꯥꯏꯇꯥꯔꯦ ꯆꯠꯅꯕꯤꯁꯦ ꯌꯥꯎꯁꯪ ꯐꯦꯁꯇꯤꯕꯦꯜꯗꯨ ꯈꯪꯕꯤꯕ꯭ꯔꯣ ꯑꯥ ꯑꯥ ꯑꯣꯏꯗꯣꯏꯅꯤ ꯑꯣꯏꯗꯣꯏꯅꯤ ꯌꯥꯎꯁꯪ ꯐꯦꯁꯇꯤꯕꯦꯜ ꯃꯇꯝꯁꯤꯗ ꯂꯩꯁꯥꯕꯤ ꯂꯩꯀꯥꯏ ꯈꯨꯟ ꯈꯨꯟꯒꯤ ꯂꯩꯁꯥꯕꯤ ꯄꯥꯈꯪꯁꯤꯡꯅꯅꯦ ꯑꯗꯨꯝ ꯄꯩꯁꯥꯒꯨꯝꯕ ꯈꯥꯏꯅꯔꯒ ꯍꯥꯏꯗꯤ ꯆꯍꯤ ꯑꯃꯃꯝꯒꯤ ꯑꯃꯨꯛꯇꯪꯒꯤ ꯑꯣꯏꯅ ꯂꯩꯀꯥꯏ ꯂꯩꯀꯥꯏꯗꯨꯒꯤ ꯂꯝꯄꯥꯛꯁꯤꯗ ꯊꯥꯕꯜꯗꯤ ꯆꯣꯡꯅꯩꯑꯕ ꯁꯤꯗ ꯑꯇꯣꯞꯄ ꯂꯝ ꯂꯝꯗꯒꯤ ꯂꯥꯛꯄ ꯅꯍꯥꯁꯤꯡꯅ ꯑꯗꯨꯝ ꯆꯪꯁꯤꯜꯂꯒ ꯆꯣꯡꯕꯤꯕ ꯌꯥꯏ ꯊꯥꯕꯜꯁꯦ ꯑꯗꯣ ꯁꯤꯁꯦ ꯆꯩꯔꯥꯎꯕꯗꯒꯨꯝꯕ ꯑꯗꯒꯤ ꯃꯩꯇꯩꯒꯤ ꯀꯨꯝꯍꯩ ꯍꯔꯥꯎꯕꯗꯒꯨꯝꯕꯁꯨ ꯑꯅꯝꯕꯅ ꯑꯗꯨꯝ ꯇꯧꯅꯩꯌꯦ ꯑꯥ ꯌꯥꯅꯤ ꯌꯥꯅꯤ ꯀꯩꯁꯨ ꯀꯥꯏꯗꯦ ꯑꯗꯨꯝ ꯆꯪꯁꯤꯜꯂꯒ ꯆꯣꯡꯕꯤꯌꯨ ꯑꯥ ꯎꯝ ꯊꯦꯡꯀꯤꯌꯨ ꯊꯣꯡꯀꯤꯌꯨ